ꯗꯤꯁꯇ꯭ꯔꯤꯛ ꯃꯉꯥꯒꯤ ꯃꯃꯤꯡꯗꯤ ꯑꯍꯥꯟꯕꯗ ꯏꯝꯐꯥꯜ ꯋꯦꯁ ꯍꯥꯏꯔꯤꯕ ꯃꯐꯝ ꯑꯁꯤꯗ ꯅꯨꯄꯤ ꯉꯥꯛꯇꯅ ꯐꯝꯕ ꯀꯩꯊꯦꯜ ꯑꯃ ꯂꯩ ꯃꯃꯤꯡꯗꯤ ꯏꯃꯥ ꯀꯩꯊꯦꯜ ꯍꯥꯏꯅ ꯈꯪꯅꯩ ꯑꯅꯤꯁꯨꯕꯗ ꯎꯈ꯭ꯔꯨꯜ ꯎꯈ꯭ꯔꯨꯜ ꯍꯥꯏꯔꯤꯕ ꯃꯐꯝ ꯑꯁꯤꯗ ꯃꯥꯂꯦꯝꯗ ꯍꯧꯗꯕ ꯂꯩ ꯄꯥꯝꯕꯤ ꯑꯃ ꯂꯩ ꯃꯗꯨꯗꯤ ꯁꯤꯔꯣꯏ ꯍꯤꯜ ꯍꯥꯏꯔꯤꯕ ꯃꯐꯝ ꯑꯁꯤꯗ ꯁꯤꯔꯣꯏ ꯂꯤꯂꯤ ꯀꯧꯕ ꯂꯩ ꯑꯃ ꯍꯧꯋꯤ ꯑꯍꯨꯝ ꯁꯨꯕꯗ ꯊꯧꯕꯥꯜ ꯊꯧꯕꯥꯜ ꯍꯥꯏꯕ ꯃꯐꯝ ꯑꯁꯤꯗ ꯑꯩꯕꯨ ꯄꯣꯛꯄ ꯃꯐꯝꯅꯤ ꯃꯔꯤ ꯁꯨꯕꯗ ꯕꯤꯁꯅꯨꯄꯨꯔ ꯍꯥꯏꯔꯤꯕ ꯃꯐꯝ ꯑꯁꯤꯗ ꯂꯧꯇꯥꯛ ꯀꯩꯕꯨꯜ ꯂꯝꯖꯥꯎ ꯅꯦꯁꯅꯦꯜ ꯄꯥꯔꯛ ꯍꯥꯏꯕ ꯃꯐꯝ ꯑꯃ ꯂꯩ ꯃꯉꯥ ꯁꯨꯕꯗ ꯀꯛꯆꯤꯡ ꯀꯛꯆꯤꯡ ꯍꯥꯏꯔꯤꯕ ꯃꯐꯝ ꯑꯁꯤꯗ ꯐꯪꯕ ꯄꯣꯠꯁꯛꯇꯤ ꯃꯌꯥꯝꯅ ꯌꯥꯝꯅ ꯄꯥꯝꯅ ꯆꯥꯟꯅꯖꯕ ꯀꯛꯆꯤꯡꯒꯤ ꯕꯣꯔꯥ ꯍꯥꯏꯅ ꯈꯪꯅꯕ ꯃꯐꯝꯅꯤ ꯀꯛꯆꯤꯡ ꯕꯣꯔꯥ ꯐꯪꯉꯤ ꯃꯁꯤꯅꯤ ꯗꯤꯁꯇ꯭ꯔꯤꯛ ꯃꯉꯥꯒꯤ ꯃꯃꯤꯡꯗ ꯐꯪꯕ ꯄꯣꯠꯁꯛ ꯃꯈꯩꯗꯨ